ꯊꯧꯕꯥꯜ ꯗꯤꯁꯇ꯭ꯔꯤꯛ ꯑꯁꯤꯗ ꯁꯔꯀꯥꯔꯅ ꯄꯤꯔꯤꯕ ꯏꯁꯀꯤꯝ ꯄꯤ ꯑꯦꯝ ꯀꯦ ꯕꯤ ꯋꯥꯏ ꯑꯁꯤꯅ ꯊꯧꯕꯥꯜ ꯗꯤꯁꯇ꯭ꯔꯤꯛꯀꯤ ꯂꯩꯔꯤꯕ ꯌꯨꯠꯁꯤꯡꯗ ꯌꯥꯝꯅ ꯀꯥꯟꯅꯕ ꯄꯤ ꯃꯁꯤꯅ ꯑꯩꯈꯣꯏꯒꯤ ꯌꯨꯠꯁꯤꯡꯗ ꯏꯁꯀꯤꯜꯒꯤ ꯑꯣꯏꯕ ꯇ꯭ꯔꯦꯟꯅꯤꯡ ꯃꯌꯥꯃꯔꯨꯝ ꯊꯥ ꯑꯍꯨꯝ ꯈꯨꯗꯤꯡꯒꯤ ꯁꯤꯟꯕꯤꯗꯨꯅ ꯌꯨꯠꯁꯤꯡ ꯑꯁꯤꯕꯨ ꯃꯁꯥ ꯃꯔꯣꯝꯗꯣꯝ ꯄꯩꯁꯥ ꯇꯥꯟꯖꯕ ꯑꯝꯗꯤ ꯃꯁꯥ ꯃꯔꯣꯝꯗꯣꯝ ꯍꯤꯡꯖꯅ ꯍꯤꯡꯖꯕ ꯉꯝꯕꯒꯤ ꯃꯑꯣꯡꯗ ꯏꯁꯀꯤꯜ ꯀꯌꯥ ꯄꯤꯕꯤ ꯇ꯭ꯔꯦꯟꯅꯤꯡ ꯀꯌꯥ ꯄꯤꯕꯤꯗꯨꯅ ꯃꯈꯣꯏꯁꯤꯡ ꯑꯁꯤꯕꯨ ꯇ꯭ꯔꯦꯟꯅꯤꯡ ꯇꯧꯕꯤꯔꯤ ꯍꯥꯏꯔꯤꯕ ꯄꯤ ꯑꯦꯝ ꯀꯦ ꯕꯤ ꯋꯥꯏ ꯇ꯭ꯔꯦꯟꯅꯤꯡ ꯑꯁꯤꯅ ꯄꯤꯔꯤꯕ ꯏꯁꯀꯤꯜꯁꯤꯡ ꯑꯗꯨꯗꯤ ꯇꯦꯂꯔꯤꯡ ꯀꯧꯅꯥꯒꯤ ꯐꯛ ꯁꯥꯕ ꯃꯦꯀꯞ ꯑꯃꯗꯤ ꯀꯝꯄꯨꯇꯔ ꯂꯔꯅꯤꯡ ꯍꯥꯏꯔꯤꯕꯁꯤꯡ ꯑꯁꯤ ꯄꯤꯕꯤ ꯍꯥꯏꯔꯤꯕ ꯇ꯭ꯔꯦꯟꯅꯤꯡ ꯑꯁꯤꯅ ꯌꯨꯠꯁꯤꯡ ꯑꯁꯤ ꯃꯈꯣꯏꯒꯤ ꯏꯁꯀꯤꯜ ꯑꯃꯗꯤ ꯏꯁꯀꯤꯜꯒꯤ ꯁꯥꯔꯇꯤꯐꯤꯀꯦꯠ ꯂꯩꯕꯅ ꯃꯔꯝ ꯑꯣꯏꯗꯨꯅ ꯑꯆꯧ ꯑꯆꯧꯕ ꯀꯝꯄꯅꯤꯁꯤꯡꯗ ꯊꯕꯛ ꯇꯧꯕꯒꯤ ꯇꯥꯟꯖꯥꯁꯨ ꯐꯪꯉꯤ ꯅꯠꯇ꯭ꯔꯒꯅ ꯃꯁꯥ ꯃꯔꯣꯝꯗꯣꯝ ꯄꯩꯁꯥ ꯇꯥꯟꯖꯕ ꯕꯤꯖꯤꯅꯦꯁ ꯑꯃ ꯍꯧꯗꯣꯛꯄꯒꯤ ꯇꯥꯟꯖꯥꯁꯨ ꯐꯪꯉꯤ